ꯀꯛꯆꯤꯡ ꯖꯤꯂꯥꯗ ꯂꯩꯔꯤꯕ ꯇ꯭ꯔꯥꯟꯁꯄ꯭ꯣꯔꯠꯇꯦꯁꯟꯒꯤ ꯁꯤꯁꯇꯦꯝꯁꯦ ꯂꯝꯕꯤ ꯊꯣꯡꯁꯦ ꯌꯥꯝꯅ ꯐꯩ ꯒꯥꯔꯤ ꯂꯝꯕꯤꯗ ꯆꯦꯜꯂꯤꯕ ꯒꯥꯔꯤ ꯃꯈꯩꯁꯦ ꯑꯍꯣꯡꯕ ꯃꯃꯟꯗ ꯑꯗꯨꯝꯅ ꯐꯪꯉꯤ ꯑꯗꯨꯒ ꯑꯩꯈꯣꯏꯗ ꯈꯨꯗꯣꯡ ꯆꯥꯗꯕ ꯍꯥꯏꯔꯒꯗꯤ ꯔꯦꯜꯒꯥꯔꯤꯒꯤ ꯂꯝꯕꯤ ꯂꯩꯇꯕ ꯑꯗꯨꯒ ꯑꯦꯌꯥꯔꯄꯣꯔꯠ ꯂꯩꯇꯕ ꯑꯁꯤꯅꯤ